ꯑꯩꯈꯣꯏꯒꯤ ꯃꯐꯝ ꯑꯁꯤꯗ ꯂꯩꯕ ꯀꯂꯥ ꯑꯃꯁꯨꯡ ꯀ꯭ꯔꯥꯐꯀꯤ ꯁꯦꯛꯇꯔꯅ ꯔꯥꯏꯖ꯭ꯌ ꯑꯁꯤꯒꯤ ꯑꯇꯣꯞꯄ ꯁꯦꯛꯇꯔꯁꯤꯡꯗ ꯌꯥꯝꯅ ꯆꯥꯎꯕ ꯏꯊꯤꯜ ꯑꯃ ꯄꯤꯔꯤ ꯃꯗꯨꯗꯤ ꯃꯃꯤ ꯀꯨꯝꯍꯩ ꯑꯁꯤ ꯌꯥꯝꯅ ꯃꯔꯨꯑꯣꯏꯅ ꯑꯩꯈꯣꯏꯒꯤ ꯁꯃꯥꯖ ꯑꯁꯤꯗ ꯊꯣꯛꯂꯤꯕ ꯐꯠꯇꯕ ꯊꯕꯛ ꯑꯣꯏꯒꯦꯔꯥ ꯑꯐꯕ ꯊꯕꯛ ꯑꯣꯏꯒꯦꯔꯥ ꯅꯠꯇ꯭ꯔꯒꯅ ꯄꯨꯛꯅꯤꯡ ꯊꯧꯒꯠꯄꯒꯤ ꯑꯣꯏꯒꯦꯔꯥ ꯄꯨꯝꯅꯃꯛ ꯑꯁꯤ ꯐꯤꯂꯝ ꯑꯁꯤꯗ ꯎꯠꯊꯣꯛꯇꯨꯅ ꯃꯤꯌꯥꯝꯗ ꯈꯪꯍꯟꯕ ꯉꯝꯃꯤ ꯐꯤꯂꯝ ꯑꯗꯨꯕꯨ ꯌꯦꯡꯉꯨꯕꯗꯒꯤ ꯃꯤꯑꯣꯏꯁꯤꯡ ꯑꯗꯨꯅ ꯃꯁꯤ ꯐꯩ ꯅꯠꯇ꯭ꯔꯒ ꯐꯠꯇꯦ ꯍꯥꯏꯕꯗꯨ ꯃꯈꯣꯏꯅ ꯂꯦꯞꯆꯕ ꯉꯝꯃꯤ ꯃꯃꯤꯠ ꯄꯥꯡꯕ ꯉꯝꯗꯕ ꯃꯃꯤꯠ ꯇꯥꯡꯂꯕꯒꯨꯝꯕ ꯃꯤꯑꯣꯏꯁꯤꯡ ꯑꯗꯨꯕꯨ ꯃꯃꯤꯠ ꯄꯥꯡꯍꯟꯕ ꯉꯝꯅꯕꯒꯤꯗꯃꯛꯇ ꯃꯃꯤ ꯀꯨꯝꯍꯩ ꯑꯁꯤꯅ ꯌꯥꯝꯅ ꯆꯥꯎꯅ ꯃꯇꯦꯡ ꯄꯥꯡꯉꯤ ꯃꯁꯤꯒꯨꯝꯕꯁꯤ ꯈꯛꯇ ꯅꯠꯇꯅ ꯐꯦꯁꯟ ꯑꯃꯁꯨꯡ ꯗꯤꯖꯥꯏꯟ ꯑꯁꯤꯅ ꯑꯩꯈꯣꯏꯒꯤ ꯂꯝꯗꯝ ꯑꯁꯤꯕꯨ ꯃꯥꯂꯦꯝꯒꯤ ꯃꯐꯝ ꯈꯨꯗꯤꯡꯃꯛꯇ ꯃꯁꯛ ꯇꯥꯛꯄ ꯉꯝꯍꯜꯂꯤ ꯑꯁꯤ ꯃꯁꯛ ꯇꯥꯛꯄꯁꯤ ꯈꯛꯇ ꯅꯠꯇꯅ ꯑꯩꯈꯣꯏꯒꯤ ꯂꯝꯗꯝ ꯑꯁꯤꯒꯤ ꯁꯦꯜ ꯊꯨꯝꯒꯤ ꯐꯤꯕꯝꯁꯨ ꯍꯦꯟꯅ ꯐꯒꯠꯍꯟꯗꯨꯅ ꯑꯇꯣꯞꯄ ꯁꯦꯛꯇꯔꯁꯤꯡꯗ ꯍꯦꯟꯅ ꯃꯇꯦꯡ ꯄꯥꯡꯁꯤꯟꯗꯨꯅ ꯆꯥꯎꯈꯠꯄꯒꯤ ꯂꯝ ꯑꯃꯗ ꯑꯣꯏꯔꯛꯅꯕꯒꯤꯗꯃꯛꯇ ꯌꯥꯝꯅ ꯆꯥꯎꯅ ꯃꯇꯦꯡ ꯑꯣꯏꯔꯤ ꯀꯂꯥ ꯑꯃꯁꯨꯡ ꯀ꯭ꯔꯥꯐꯀꯤ ꯁꯦꯛꯇꯔꯅ